ꯁꯨꯁꯤꯂꯥꯔꯥ ꯍꯣꯏꯅꯦ ꯍꯂꯣ ꯉꯁꯥꯏ ꯀꯣꯜ ꯇꯧꯔꯛꯑꯝꯕꯗꯨꯔꯥ ꯁꯤꯁꯦ ꯑꯣ ꯅꯣꯏ ꯀꯩꯀꯩ ꯑꯣꯔꯗꯔ ꯀꯩꯀꯩ ꯂꯧꯗꯧꯒꯤꯅꯣ ꯍꯥꯡꯉꯦ ꯍꯥꯡꯉꯦ ꯎꯝ ꯀꯣꯐꯤ ꯑꯥ ꯀꯣꯐꯤ ꯀꯣꯐꯤꯁꯤꯗ ꯃꯈꯜ ꯀꯣꯐꯤꯁꯤꯗ ꯃꯈꯜ ꯃꯌꯥꯝ ꯂꯩꯌꯦꯕꯀꯣ ꯀꯣꯐꯤꯁꯦ ꯑꯗꯨ ꯀꯔꯝ ꯑꯥ ꯑꯥ ꯌꯥꯏ ꯌꯥꯏ ꯅꯪꯒꯤ ꯁꯤꯒꯤ ꯅꯝꯕꯔꯁꯤꯗ ꯅꯪꯒꯤ ꯋꯥꯆꯞ ꯄꯥꯏꯕ ꯅꯠꯇ꯭ꯔꯣ ꯁꯤꯗ ꯊꯥꯈ꯭ꯔꯝꯅꯤ ꯅꯝꯕꯔꯁꯤꯗ ꯍꯥꯏꯐꯦꯠ ꯌꯦꯡꯉꯣ ꯑꯗꯨꯗꯩ ꯑꯄꯥꯝꯕ ꯀꯩꯀꯩ ꯀꯣꯐꯤ ꯄꯥꯝꯒꯦꯅ ꯈꯜꯂꯛꯑꯣ ꯑꯗꯨꯒ ꯍꯥꯏꯔꯛꯑꯣ ꯑꯩꯉꯣꯟꯗ ꯑꯃꯨꯛ ꯍꯨꯝꯐꯨꯃꯨꯛꯇ ꯑꯣ ꯀꯔꯝꯕ ꯀꯔꯝꯕ ꯀꯣꯐꯤꯅꯣ ꯑꯩꯈꯣꯏꯁꯤꯗ ꯂꯩꯔꯤ ꯀꯣꯐꯤꯁꯤ ꯀꯩꯅꯣ ꯂꯦꯇꯦ ꯂꯩ ꯑꯗꯩ ꯀꯣꯄꯤꯆꯤꯅꯣ ꯂꯩ ꯑꯥꯏꯔꯤꯁ ꯂꯩ ꯑꯗꯒꯤ ꯃꯣꯆꯥ ꯂꯩ ꯑꯦꯛꯁꯄ꯭ꯔꯦꯖꯣ ꯂꯩ ꯑꯗꯩ ꯑꯃꯦꯔꯤꯀꯥꯅꯣ ꯂꯩ ꯑꯗꯨꯗꯒꯤ ꯀꯔꯝꯕꯅ ꯑꯃꯦꯔꯤꯀꯥꯅꯣ ꯍꯥꯏꯁꯤꯅ ꯀꯩꯅꯣꯅꯦ ꯀꯣꯐꯤꯁꯤꯗ ꯕ꯭ꯂꯦꯛ ꯀꯣꯐꯤꯗꯣ ꯑꯩꯈꯣꯏ ꯆꯤꯅꯤ ꯀꯩꯀ ꯑꯝꯐꯧ ꯌꯥꯎꯔꯛꯇꯕ ꯕ꯭ꯂꯦꯛ ꯀꯣꯐꯤꯗꯣ ꯑꯗꯩ ꯑꯇꯩ ꯃꯩꯁꯤꯗꯤ ꯁꯪꯒꯣꯝ ꯌꯥꯎꯕ ꯆꯤꯅꯤ ꯌꯥꯎꯕ ꯉꯥꯛꯇꯅꯤ ꯑꯧ ꯑꯗꯨ ꯍꯣꯏ ꯍꯣꯏ ꯌꯥꯏ ꯌꯥꯏ ꯍꯣꯏ ꯎꯝ ꯌꯥꯏ ꯐ꯭ꯂꯥꯛꯁꯀꯨꯝꯕꯗ ꯍꯥꯞꯄ ꯌꯥꯅꯤ ꯑꯗꯨ ꯀꯣꯐꯤꯗꯨ ꯃꯈꯜ ꯃꯈꯜ ꯌꯥꯝꯃꯒꯗꯤ ꯐ꯭ꯂꯥꯛꯁꯇꯨ ꯌꯥꯝ ꯆꯪꯒꯗꯧꯅꯤꯅ ꯍꯥꯞꯄꯗꯨ ꯅꯨꯡꯉꯥꯏꯔꯔꯣꯏ ꯑꯗꯨꯅ ꯅꯪꯒꯤ ꯀꯣꯐꯤꯗꯨ ꯀꯩꯅꯣ ꯑꯃ ꯑꯅꯤꯒꯨꯝꯕꯗꯤ ꯑꯩꯈꯣꯏꯅ ꯐ꯭ꯂꯥꯛꯁ ꯀꯩꯅꯣ ꯇꯧꯕ ꯌꯥꯅꯤ ꯄ꯭ꯔꯣꯚꯥꯏꯠ ꯇꯧꯕ ꯉꯝꯒꯅꯦꯕ ꯎꯝ ꯍꯣꯏ ꯍꯣꯏꯍꯣꯏ ꯑꯩ ꯅꯪ ꯇꯧꯒꯗꯕ ꯃꯁꯤꯡꯁꯤꯡꯗꯣ ꯍꯥꯏꯐꯦꯠ ꯍꯥꯏꯔꯛꯑꯣ ꯑꯗꯨꯒ ꯑꯩ ꯁꯤꯗ ꯏꯁꯤꯜꯂꯒꯦ ꯀꯩꯀꯩ ꯀꯩ ꯑꯥ ꯍꯣꯏ ꯍꯣꯏꯍꯣꯏ ꯂꯥꯇꯦ ꯍꯣꯏ ꯃꯊꯪ ꯑꯇꯩꯗꯤ ꯂꯥꯇꯦ ꯈꯛꯇꯔꯥ ꯍꯣꯏ ꯎꯝ ꯑꯇꯩꯗꯤ ꯑꯇꯣꯞꯄ ꯑꯅꯤꯗꯨꯅ ꯌꯥꯔꯕ ꯍꯣꯏ ꯑꯅꯤꯈꯛꯇ ꯐ꯭ꯂꯥꯛꯁ ꯑꯅꯤꯈꯛꯇ ꯂꯩꯕꯅꯤꯅ ꯑꯅꯤꯁꯤꯅ ꯑꯗꯨꯝ ꯌꯥꯍꯜꯂꯁꯤꯔꯥ ꯑꯗꯨ ꯍꯣꯔꯦꯟ ꯄꯨꯡ ꯀꯌꯥꯃꯨꯛꯇꯗꯤ ꯅꯣꯏ ꯂꯧꯒꯅꯤ ꯌꯥꯏ ꯌꯥꯏ ꯄꯨꯡ ꯑꯗꯨꯗꯤ ꯄꯨꯡ ꯄꯨꯡ ꯄꯨꯡ ꯑꯍꯨꯝ ꯃꯈꯥꯏ ꯃꯔꯤ ꯍꯦꯜꯂꯛꯄ ꯄꯨꯡ ꯑꯍꯨꯝ ꯃꯈꯥꯏ ꯁ꯭ꯋꯥꯏꯗ ꯊꯤꯜꯂꯛꯄ ꯌꯥꯕ ꯅꯠꯇ꯭ꯔꯣ ꯑꯣ ꯑꯍꯨꯝ ꯃꯈꯥꯏ ꯑꯗꯨ ꯅꯣꯏꯒꯤ ꯍꯣꯏ ꯑꯦ ꯄ꯭ꯔꯥꯏꯖꯁꯤ ꯂꯥꯇꯦꯁꯤꯅ ꯂꯥꯇꯦꯁꯤꯅ ꯂꯨꯄꯥ ꯀꯨꯟ ꯂꯩ ꯑꯗꯨꯒ ꯃꯣꯆꯥꯁꯤꯁꯨ ꯂꯨꯄꯥ ꯀꯨꯟ ꯑꯗꯨ ꯑꯗꯨ ꯑꯗꯨ ꯑꯗꯨꯝ ꯄ꯭ꯔꯥꯖ ꯆꯞ ꯃꯥꯟꯅꯔꯦ ꯃꯣꯏꯒ ꯑꯗꯨꯝ ꯌꯥꯏꯌꯦ ꯄꯩꯁꯥꯗꯤ ꯅꯣꯏ ꯅꯣꯏꯅ ꯑꯣꯏꯅ ꯂꯧꯕ ꯂꯥꯛꯇꯣꯏꯔꯥ ꯅꯠꯇ꯭ꯔꯒꯅ ꯁꯤꯗꯒꯤ ꯗꯤꯂꯤꯚꯔ ꯇꯧꯔꯛꯇꯣꯏꯔꯥ ꯊꯤꯟꯕꯤꯕ ꯊꯤꯟꯕꯤꯕ ꯗꯨꯀꯥꯟ ꯃꯤ ꯗꯨꯀꯥꯟ ꯗꯨꯀꯥꯟ ꯃꯤ ꯂꯩꯇꯝꯅꯤꯅ ꯊꯤꯟꯕꯤꯕꯗꯨ ꯐꯔꯛ ꯇꯥꯗꯧ ꯃꯥꯜꯂꯦ ꯍꯣꯔꯦꯟ ꯅꯣꯏꯅ ꯈꯤꯇꯪ ꯍꯥꯡ ꯇꯥꯔꯗꯤ ꯍꯣꯏꯍꯣꯏ ꯍꯣꯔꯦꯟ ꯅꯣꯏ ꯂꯥꯛꯀꯥꯟꯗ ꯅꯣꯏ ꯂꯥꯛꯇꯧꯕ ꯃꯇꯝꯗꯨꯗ ꯑꯗꯨꯝ ꯍꯥꯏꯔꯛꯑꯣ ꯑꯗꯨꯒ ꯑꯩꯒꯤꯁꯤ ꯅꯝꯕꯔꯁꯤꯗꯁꯨ ꯑꯗꯨꯝ ꯀꯣꯜ ꯇꯧꯔꯛꯑꯣ ꯅꯣꯏ ꯑꯗꯣ ꯃꯐꯝ ꯃꯐꯝꯗꯤ ꯃꯐꯝꯗꯤ ꯈꯪꯉꯕ ꯑꯩꯈꯣꯏ ꯁꯤ ꯂꯥꯛꯀꯗꯧꯕ ꯑꯩꯈꯣꯏ ꯑꯅꯧꯕ ꯍꯥꯡꯕꯅꯤꯅ ꯑꯣ ꯍꯣꯏ ꯍꯣꯏ ꯍꯣꯏ ꯂꯣꯀꯦꯁꯟꯗꯨ ꯍꯣꯏ ꯂꯣꯀꯦꯁꯟꯗꯨ ꯅꯪꯉꯣꯟꯗ ꯑꯗꯨꯝ ꯀꯩꯅꯣꯗ ꯂꯥꯏꯚ ꯂꯣꯀꯦꯟꯗꯨ ꯁꯤꯌꯥꯔ ꯇꯧꯔꯛꯑꯒꯦ ꯑꯩ ꯗꯨꯀꯥꯟꯗ ꯁꯨꯝ ꯂꯩꯗꯧꯅꯤꯅ ꯍꯣꯏ ꯑꯥ ꯆꯥꯕ ꯌꯥꯕ ꯏꯁꯅꯦꯛꯇ ꯑꯩꯈꯣꯏ ꯀꯩꯅꯣꯒꯨꯝꯕ ꯂꯣꯀꯦꯜꯒꯤ ꯂꯤꯛꯂꯥꯒꯤ ꯀꯣꯀꯤꯁꯀꯨꯝꯕ ꯑꯗꯒꯤ ꯔꯣꯜꯒꯨꯝꯕꯗꯤ ꯂꯩ ꯑꯗꯨꯝꯕꯗꯤ ꯑꯗꯨꯝꯕꯗꯨ ꯑꯗꯨꯝꯕ ꯑꯗꯨꯁꯨ ꯂꯩꯒꯗ꯭ꯔꯥ ꯑꯗꯣꯝꯒꯤꯗꯣ ꯑꯥꯏꯁ ꯀ꯭ꯔꯤꯝꯒꯨꯝꯕ ꯑꯥꯏꯁ ꯀ꯭ꯔꯤꯝꯒꯨꯝꯕꯗꯤ ꯑꯥꯏꯁ ꯀ꯭ꯔꯤꯝ ꯑꯥꯏꯁ ꯀ꯭ꯔꯤꯝꯒꯨꯝꯕꯗꯤ ꯂꯩꯇꯦ ꯑꯥꯏꯁ ꯀ꯭ꯔꯤꯝꯒꯨꯝꯕꯗꯤ ꯗꯤꯂꯤꯚꯔ ꯇꯧꯕꯁꯨ ꯅꯨꯡꯉꯥꯏꯔꯣꯏ ꯑꯗꯨꯗꯤ ꯀꯩꯅꯣ ꯇꯧꯕꯅꯤꯅ ꯑꯥ ꯑꯗꯨꯅ ꯍꯣꯏ ꯍꯣꯏꯍꯣꯏ ꯌꯥꯏ ꯌꯥꯏ ꯍꯣꯔꯦꯟ ꯑꯗꯨꯝ ꯅꯪ ꯂꯥꯛꯀꯥꯟꯗ ꯑꯗꯨꯝ ꯍꯥꯏꯔꯛꯑꯣ ꯑꯗꯒꯤ ꯅꯣꯏ ꯑꯆꯥꯥꯄꯣꯠꯇꯨꯗꯤ ꯍꯧꯖꯤꯛꯀꯤ ꯑꯆꯥꯄꯣꯠꯇꯨꯗꯤ ꯂꯧꯔꯔꯣꯏꯗꯕ꯭ꯔꯥ ꯀꯩꯀꯩ ꯑꯆꯥꯄꯣꯠꯇꯤ ꯎꯝ ꯑꯥ ꯍꯣꯏ ꯍꯣꯏ ꯌꯥꯏ ꯌꯥꯏ ꯑꯗꯨꯗ ꯑꯗꯨꯗ ꯑꯣꯏꯅ ꯌꯦꯡꯉꯣ ꯑꯗꯨꯗꯤ ꯑꯆꯥꯄꯣꯠꯇꯣ ꯍꯣꯏ ꯑꯗꯨꯗꯤ ꯍꯣꯔꯦꯟ ꯗꯤꯂꯤꯚꯔ ꯇꯧꯔꯛꯑꯒꯦ ꯑꯥ ꯑꯥ ꯎꯝ ꯑꯥ